ꯃꯥꯅꯦ ꯁꯣꯝꯅ ꯀꯅꯥ ꯌꯥꯅꯤ ꯆꯥꯕ ꯊꯛꯄ ꯀꯩꯀꯩꯁꯤꯁꯨ ꯑꯗꯨꯝ ꯑꯩꯈꯣꯏꯅ ꯁꯤꯟꯖꯗꯣꯏ ꯅꯠꯇ꯭ꯔꯥ ꯑꯣ ꯑꯗꯨꯗꯤ ꯈꯣꯡꯖꯣꯝ ꯆꯠꯂꯒ ꯂꯣꯛꯇꯥꯛꯇ ꯑꯍꯤꯡ ꯑꯃ ꯂꯦꯛꯄꯒꯤ ꯑꯣꯏꯔꯗꯤ ꯂꯣꯛꯇꯥꯛ ꯑꯍꯤꯡ ꯑꯃꯒꯤ ꯆꯥꯕ ꯊꯛꯄꯒꯤ ꯕꯔꯥꯒꯤ ꯄꯨꯂꯞ ꯄꯥꯏ ꯑꯌꯨꯛꯀꯤ ꯆꯥꯛꯀ ꯅꯨꯃꯤꯗꯥꯡꯒꯤ ꯆꯥꯛꯀ ꯑꯩꯈꯣꯏꯅ ꯁꯨꯝ ꯊꯥꯔꯗꯤ ꯂꯤꯁꯤꯡ ꯑꯅꯤꯃꯨꯛꯇꯤ ꯂꯧꯋꯦ ꯑꯗꯣ ꯑꯇꯣꯞꯄ ꯂꯝ ꯀꯩꯀꯩꯗꯁꯨ ꯆꯠꯇꯧꯕ ꯌꯥꯎꯕ꯭ꯔꯥ ꯎꯝ ꯆꯨꯔꯆꯥꯟꯄꯨꯔ ꯆꯠꯂꯒꯅ ꯍꯦꯟꯅ ꯆꯥꯎꯈꯠꯂꯛꯑꯅꯤ ꯀꯩꯒꯤꯅꯣ ꯍꯥꯏꯔꯀꯥꯟꯗ ꯀꯩ ꯍꯥꯏꯗꯤ ꯆꯨꯔꯆꯥꯟꯄꯨꯔꯗꯣ ꯌꯥꯝꯅꯁꯨ ꯐꯖꯩ ꯑꯗꯨꯒ ꯃꯥꯒꯤ ꯃꯥꯁꯤ ꯆꯤꯡ ꯂꯝꯕꯤꯁꯨ ꯑꯣꯏꯕꯅꯤꯅ ꯌꯥꯝꯅꯁꯨ ꯍꯥꯏꯗꯤ ꯑꯩꯈꯣꯏ ꯑꯗꯨꯅ ꯔꯤꯛꯁ ꯆꯥꯎꯕꯅꯤꯅ ꯑꯗꯨꯒꯨꯝꯕꯗꯣ ꯍꯥꯏꯗꯤ ꯂꯤꯁꯤꯡ ꯑꯅꯤ ꯆꯥꯝꯃꯉꯥꯃꯨꯛ ꯂꯧꯕ ꯌꯥꯏ ꯍꯥꯏꯗꯤ ꯑꯍꯤꯡ ꯑꯃ ꯂꯦꯛꯄ ꯈꯣꯠꯄꯒꯤ ꯇꯧꯔꯒꯗꯤ ꯂꯤꯁꯤꯡ ꯑꯅꯤ ꯑꯃ ꯑꯅꯤ ꯆꯥꯝꯃꯉꯥꯃꯨꯛꯇꯤ ꯂꯧꯕ ꯌꯥꯏ ꯍꯥꯏꯗꯤ ꯁꯣꯝ ꯑꯇꯣꯞꯄ ꯂꯝ ꯑꯣ ꯃꯥꯅꯦ ꯃꯤ ꯑꯃꯃꯝꯗ ꯃꯤ ꯃꯉꯥ ꯃꯤ ꯃꯉꯥ ꯍꯥꯏꯗꯤ ꯃꯤ ꯃꯉꯥ ꯆꯠꯂꯁꯨ ꯃꯤ ꯑꯃꯃꯝꯗ ꯂꯤꯁꯤꯡ ꯑꯅꯤ ꯑꯅꯤ ꯆꯥꯝꯃꯉꯥ ꯑꯅꯤ ꯆꯥꯝꯃꯉꯥ ꯃꯐꯝ ꯃꯐꯝ ꯑꯗꯨꯒꯤ ꯍꯥꯏꯗꯤ ꯑꯔꯥꯞꯄ ꯑꯗꯨꯒꯨꯝꯕꯗ ꯑꯣꯏꯅ ꯑꯗꯨꯝ ꯄꯩꯁꯥ ꯂꯧꯋꯤ

ꯃꯣꯔꯦꯗꯁꯨ ꯑꯗꯨꯝ ꯃꯣꯔꯦꯁꯤꯁꯨ ꯆꯤꯡ ꯂꯝꯕꯤꯅꯦ ꯑꯗꯨꯒ ꯃꯣꯔꯦꯁꯤꯅ ꯑꯃꯨꯛ ꯂꯥꯞꯁꯨ ꯂꯥꯞꯄꯦ ꯑꯗꯨꯒ ꯌꯥꯝ ꯍꯥꯏꯔꯞꯀ ꯐꯖꯩ ꯃꯣꯔꯦꯗ ꯑꯇꯣꯞ ꯑꯇꯣꯞ ꯃꯐꯝꯗꯤ ꯂꯩꯕ ꯆꯥꯕ ꯈꯣꯠꯄꯗꯤ ꯕꯔꯥ ꯃꯃꯟ ꯑꯣꯏꯔꯁꯨ ꯆꯠꯄꯒꯤ ꯀꯩꯀꯩ ꯑꯣꯏꯔꯒꯅ ꯂꯤꯁꯤꯡ ꯑꯍꯨꯝꯃꯨꯛꯇꯤ ꯂꯧꯕꯅꯤ ꯑꯗꯨꯝ ꯃꯤ ꯑꯃꯃꯝꯒꯤ ꯃꯣꯔꯦꯗ ꯍꯥꯏꯗꯤ ꯃꯐꯝ ꯐꯖ ꯐꯖꯕ ꯌꯥꯝ ꯂꯩ ꯑꯗꯨꯝ ꯌꯦꯡꯕ ꯍꯟꯗꯛ ꯍꯥꯏꯗꯤ ꯅꯣꯡꯃ ꯅꯤꯅꯤ ꯂꯦꯛꯇꯧ ꯑꯣꯏꯔꯒꯗꯤ ꯑꯗꯨꯝ ꯆꯠꯂꯨꯁꯤ ꯐꯖ ꯐꯖꯕ ꯍꯥꯏꯗꯤ ꯌꯥꯝꯅ ꯍꯥꯏꯗꯤ ꯏꯟꯗꯤꯌꯥꯒꯤ ꯏꯟꯗꯤꯌꯥꯒꯤ ꯃꯦꯟꯃꯥꯔꯒ ꯏꯟꯗꯤꯌꯥꯒ ꯃꯦꯟꯃꯥꯔꯒ ꯐꯥꯎꯕ ꯃꯐꯝ ꯑꯃ ꯈꯛꯇꯅꯤꯅ ꯌꯥꯝꯅ ꯃꯤꯁꯨ ꯌꯥꯝ ꯐꯖꯩ ꯑꯗꯨꯒ ꯍꯧꯖꯤꯛ ꯍꯥꯏꯗꯤ ꯋꯦꯗꯔꯁꯨ ꯑꯗꯨꯝ ꯐꯔꯕꯅꯤ ꯍꯥꯏꯗꯤ ꯅꯤꯡꯊꯝꯊꯥ ꯆꯪꯉꯛꯇꯧꯕꯅꯤꯅ ꯑꯗꯨꯝ ꯌꯥꯝ ꯐꯖꯔꯦ ꯃꯐꯝꯁꯤꯁꯨ

ꯁꯣꯝ ꯁꯤ ꯍꯣꯏ ꯑꯗꯨꯝ ꯕꯣꯠꯀꯨꯝꯕꯒꯤꯗꯤ ꯌꯥꯝ ꯇꯥꯡꯗꯤ ꯇꯥꯡꯉꯤ ꯌꯥꯡꯈꯩꯒꯨꯝꯕ ꯑꯗꯨꯝ ꯃꯤ ꯑꯝꯗ ꯂꯧꯔꯝꯅꯤ ꯂꯧꯕꯅꯤ ꯑꯗꯣ ꯁꯣꯝ ꯍꯣꯏꯁꯤ ꯃꯤ ꯍꯥꯏꯗꯤ ꯀꯩ ꯅꯨꯃꯤꯠꯇ ꯂꯥꯛꯀꯗꯕ ꯍꯣ ꯍꯣ ꯍꯣꯏ ꯑꯗꯨꯝ ꯂꯥꯛꯑꯣ ꯑꯗꯨꯝ ꯂꯥꯛꯄ ꯃꯇꯝꯗ ꯑꯗꯨꯝ ꯍꯥꯏꯕꯤꯔꯛꯑꯣ ꯑꯩꯈꯣꯏꯗꯁꯨ ꯍꯣꯏ ꯑꯗꯨꯝ ꯑꯗꯨꯝ ꯂꯥꯛꯀꯥꯟꯗꯁꯨ ꯑꯗꯨꯝ ꯍꯥꯏꯔꯛꯑꯣ